ꯍꯜꯂꯣ ꯀꯔꯤ ꯀꯔꯤ ꯌꯦꯡꯁꯤꯒꯦ ꯏꯕꯦꯝꯃꯥ ꯃꯥꯟꯅꯦ ꯀꯔꯤ ꯄꯥꯝꯕꯤꯕꯅꯣ ꯑꯧ ꯈꯣꯡꯉꯨꯞꯁꯤ ꯀꯔꯤ ꯀꯔꯤ ꯈꯣꯡꯉꯨꯞ ꯑꯣꯏꯅ ꯌꯦꯡꯒꯗꯕꯅꯣ ꯌꯦꯡꯕꯤꯌꯣ ꯃꯈꯜ ꯌꯥꯝꯅ ꯂꯩ ꯅꯪꯅ ꯍꯥꯏꯔꯤꯕ ꯀꯥꯂꯦꯟꯒꯤ ꯄꯣꯠꯇꯨꯁꯨ ꯑꯗꯨꯗꯒꯤ ꯍꯦꯟꯅ ꯐꯖ ꯐꯖꯕ ꯀꯥꯂꯦꯟꯗꯁꯨ ꯁꯤꯖꯤꯟꯅꯕ ꯌꯥꯕ ꯑꯗꯨꯒ ꯋꯤꯟꯇꯔꯗꯁꯨ ꯑꯗꯨꯝ ꯁꯤꯖꯤꯟꯅꯕ ꯌꯥꯕ ꯌꯥꯝꯅ ꯂꯩ ꯀꯔꯝꯕ ꯌꯦꯡꯁꯤꯒꯦ ꯑꯗꯨ ꯌꯦꯡꯕ ꯂꯥꯛꯄꯁꯤ ꯀꯔꯝꯃꯥꯏꯅ ꯂꯥꯛꯀꯅꯤ ꯑꯩꯒꯤ ꯗꯨꯀꯥꯟꯗ ꯑꯗꯨꯝ ꯂꯥꯛꯀꯗ꯭ꯔꯥ ꯅꯠꯇ꯭ꯔꯒ ꯑꯩꯅ ꯐꯣꯇꯣ ꯊꯥꯖꯔꯛꯎ ꯍꯥꯏꯕ꯭ꯔꯥ ꯁꯣꯝ ꯂꯥꯛꯄꯤꯒꯗ꯭ꯔꯥ ꯃꯃꯟꯁꯤ ꯍꯤꯜꯁꯇꯗꯤ ꯃꯃꯜꯁꯦ ꯄꯣꯠ ꯄꯣꯠꯇꯨꯒꯤ ꯃꯇꯨꯡꯏꯟꯅ ꯈꯥꯏꯗꯣꯛꯑꯦ ꯑꯗꯣ ꯁꯣꯝꯅ ꯄꯥꯝꯕꯤꯕ ꯍꯤꯜꯁ ꯃꯈꯜꯗꯨ ꯑꯩꯅ ꯌꯥꯝꯗ꯭ꯔꯕꯗ ꯄꯩꯁꯥꯁꯤ ꯂꯤꯁꯤꯡ ꯑꯃ ꯑꯃꯗꯒꯤ ꯍꯧꯖꯩ ꯑꯗꯣ ꯄꯦꯟꯁꯤꯜꯒꯨꯝꯕꯁꯨ ꯑꯗꯨꯝ ꯃꯥꯟꯅꯩ ꯇꯥꯡꯕ ꯇꯥꯡꯕꯁꯨ ꯃꯌꯥꯝ ꯂꯩ ꯁꯣꯝꯅ ꯂꯥꯛꯑꯒ ꯌꯦꯡꯕꯤꯔꯒꯅ ꯍꯦꯟꯅ ꯅꯨꯡꯉꯥꯏꯖꯒꯅꯤ ꯄꯩꯁꯥꯁꯨ ꯉꯥꯡꯅꯕ ꯅꯨꯡꯉꯥꯏꯅꯤ ꯐꯣꯟꯗ ꯌꯦꯡꯕꯁꯤ ꯀꯌꯥ ꯅꯨꯡꯉꯥꯏꯇꯕ ꯑꯣꯏꯕ ꯗꯦꯂꯤꯕꯔꯤꯁꯤ ꯂꯩ ꯑꯗꯨꯕꯨ ꯆꯥꯔꯖꯇꯤ ꯈꯔ ꯆꯥꯎꯏ ꯐꯣꯇꯣꯗꯨꯁꯨ ꯑꯗꯨꯝ ꯊꯥꯒꯠꯆꯔꯛꯑꯒꯦ ꯁꯣꯝꯅ ꯑꯄꯥꯝꯕ ꯏꯆꯥꯒꯤ ꯑꯣꯏꯔꯕꯁꯨ ꯁꯣꯝꯒꯤ ꯑꯣꯏꯔꯕꯁꯨ ꯑꯗꯨꯝ ꯈꯟꯕꯤꯕ ꯌꯥꯒꯅꯤ ꯃꯐꯝꯗꯤ ꯀꯔꯝꯃꯥꯏꯅ ꯇꯧꯕ ꯊꯤꯟꯕ ꯂꯥꯛꯄꯁꯤ ꯑꯣ ꯁꯥꯏꯖ ꯁꯕꯦꯟ ꯑꯗꯨꯒ ꯄꯩꯁꯥꯁꯤ ꯂꯨꯄꯥ ꯆꯥꯝꯃꯉꯥꯗꯒꯤ ꯍꯧꯖꯩ ꯑꯗꯨ ꯕ꯭ꯂꯣꯛꯇꯁꯨ ꯃꯈꯜ ꯌꯥꯝꯅ ꯂꯩ ꯄꯩꯁꯥꯒꯤ ꯃꯇꯨꯡꯏꯟꯅꯁꯨ ꯑꯗꯨꯝ ꯈꯥꯏꯗꯣꯛꯏ ꯑꯄꯥꯝꯕꯗꯨ ꯑꯗꯨꯝ ꯈꯟꯕꯤꯌꯨ ꯑꯩ ꯐꯣꯇꯣ ꯃꯈꯜ ꯃꯈꯜ ꯊꯥꯖꯔꯛꯀꯦ ꯑꯗꯨ ꯏꯆꯥꯒꯤ ꯈꯨꯃꯨꯛ ꯍꯥꯏꯕꯁꯤꯅ ꯀꯔꯝꯕ ꯃꯑꯣꯡꯗ ꯄꯥꯝꯕꯤꯕꯅꯣ

ꯎꯝ ꯐꯪꯒꯅꯤ ꯃꯥꯒꯤ ꯁꯥꯏꯖꯇ ꯑꯗꯨꯝ ꯑꯆꯥꯕꯁꯨ ꯂꯩꯒꯅꯤꯀꯣ ꯁꯣꯝꯅ ꯄꯥꯝꯕ ꯃꯆꯨ ꯑꯉꯥꯡꯒꯤꯁꯤ ꯂꯨꯄꯥ ꯆꯅꯤ ꯌꯥꯡꯈꯩꯗꯒꯤ ꯍꯧꯏ ꯑꯗꯣ ꯁꯣꯝꯅ ꯄꯥꯝꯕ ꯀꯂꯔ ꯂꯩꯔꯒꯁꯨ ꯑꯗꯨꯝ ꯍꯥꯏꯕꯤꯔꯛꯎ ꯑꯩꯒꯤ ꯗꯨꯀꯥꯟꯗ ꯌꯥꯎꯕ ꯑꯣꯏꯔꯒꯗꯤ ꯈꯥꯛꯇꯨꯅ ꯊꯝꯖꯔꯝꯒꯦ ꯍꯣꯏ ꯍꯣꯏ ꯑꯗꯨꯗꯤ ꯁꯣꯝꯅ ꯂꯥꯛꯄꯤꯔꯒ ꯑꯣꯏꯅ ꯈꯟꯕꯤꯔꯣ ꯑꯄꯥꯝꯕꯗꯨ ꯑꯩꯒꯤ ꯗꯨꯀꯥꯟꯁꯤꯗ ꯑꯣꯏꯅ ꯍꯣꯏ ꯍꯣꯏ ꯑꯩ ꯍꯥꯏꯖꯔꯛꯑꯒꯦ